ꯍꯦꯜꯂꯣ ꯈꯣꯡꯖꯣꯝꯒꯤ ꯑꯣꯏꯗꯣꯏꯅꯦ ꯇꯤꯛꯀꯦꯠ ꯃꯃꯟꯁꯤ ꯃꯤ ꯑꯝꯗ ꯂꯨꯄꯥ ꯌꯥꯡꯈꯩ ꯑꯣꯏꯗꯣꯏꯅꯤ ꯑꯉꯥꯡꯁꯤ ꯆꯍꯤ ꯑꯉꯥꯡꯁꯤ ꯆꯍꯤ ꯀꯌꯥꯃꯨꯛꯀꯤ ꯑꯣꯏꯗꯣꯏꯅꯣ ꯇꯔꯥ ꯍꯥ ꯑꯣ ꯑꯗꯨ ꯃꯣꯏꯅꯤꯒꯤꯗꯣ ꯇꯪꯈꯥꯏ ꯇꯪꯈꯥꯏ ꯑꯣꯏꯔꯁꯅꯨꯅꯦ ꯃꯅꯨꯡꯒꯤ ꯂꯩꯇ꯭ꯔꯦ ꯁꯤꯗꯩ ꯀꯛꯈꯤꯕꯁꯤꯅ ꯑꯗꯨꯝ ꯅꯣꯏ ꯍꯣꯔꯦꯟ ꯊꯣꯂꯛꯄꯐꯥꯎ ꯑꯗꯨꯝ ꯑꯣꯏꯗꯣꯏꯅꯦ ꯒꯥꯔꯤ ꯄꯥꯔꯛ ꯂꯩꯌꯦ ꯒꯥꯔꯤ ꯇꯤꯛꯀꯦꯠ ꯂꯣꯏ ꯌꯥꯎꯔꯕꯅꯦ ꯑꯗꯨꯏ ꯇꯤꯛꯀꯦꯠꯇꯨꯗ ꯎꯝ

ꯀꯩꯅꯣ ꯑꯉꯥꯡꯁꯤꯕꯣ ꯑꯗꯨꯝ ꯃꯁꯤꯡ ꯍꯦꯟꯒꯠ ꯂꯛꯏꯁꯤꯕꯣ